ꯍꯧꯖꯤꯛ ꯍꯧꯖꯤꯛꯇꯤ ꯍꯥꯟꯅꯒ ꯀꯝꯄꯤꯌꯔ ꯇꯧꯅꯔꯨꯔꯒꯗꯤ ꯍꯥꯟꯅꯒꯤ ꯕꯤꯖꯤꯅꯦꯁꯀꯤ ꯃꯇꯥꯡꯅ ꯍꯦꯟꯅ ꯐꯩ ꯀꯔꯤꯒꯤꯅꯣ ꯍꯥꯏꯕꯗ ꯍꯥꯟꯅ ꯂꯥꯟꯁꯨ ꯍꯧꯗ꯭ꯔꯤꯕꯅꯤꯅ ꯑꯁꯣꯝꯗ ꯀꯔꯤ ꯃꯤꯁꯨ ꯌꯥꯝ ꯂꯥꯛꯏ ꯇꯨꯔꯤꯁ ꯇꯨꯔꯤꯁꯀꯤ ꯇꯨꯔꯤꯁꯀꯤꯁꯨ ꯂꯥꯛꯏ ꯑꯗꯨ ꯄꯣꯠ ꯂꯧꯕꯩꯁꯨ ꯂꯥꯛꯏ ꯑꯗꯨꯗꯨꯅ ꯕꯤꯖꯤꯅꯦꯁꯁꯤ ꯌꯥꯝꯅꯁꯨ ꯆꯠꯂꯤ ꯃꯤꯒꯤ ꯃꯤꯒꯤ ꯂꯣꯏꯅꯃꯛ ꯑꯋꯥꯠ ꯑꯋꯥꯠꯄꯁꯤꯡꯗꯣ ꯂꯣꯏꯅꯃꯛ ꯀꯩꯗꯧꯅꯩ ꯐꯨꯜꯐꯤꯜ ꯇꯧꯊꯣꯛꯅꯩ ꯑꯗꯨꯗꯨꯅ ꯍꯧꯖꯤꯛꯀꯥꯟ ꯍꯥꯟꯅꯒ ꯀꯝꯄꯤꯌꯔ ꯇꯧꯅꯔꯨꯔꯒꯗꯤ ꯍꯥꯟꯅꯒ ꯀꯩ ꯍꯧꯖꯤꯛꯇꯤ ꯕꯔꯃꯥ ꯒꯦꯠꯁꯨ ꯊꯤꯡꯉꯦ ꯃꯣꯏꯁꯨ ꯑꯁꯣꯝꯗ ꯋꯥꯔ ꯇꯧꯅꯔꯤꯕꯅꯤꯅ ꯑꯗꯨꯒ ꯁꯣꯝꯗ ꯁꯣꯝ ꯃꯅꯤꯄꯨꯔꯗꯁꯨ ꯋꯥꯔ ꯇꯧꯅꯔꯤꯕꯅꯤꯅ ꯑꯌꯥꯝꯕ ꯃꯤꯁꯤꯡꯁꯤ ꯂꯥꯛꯅꯗ꯭ꯔꯦ ꯑꯗꯨꯕꯨ ꯃꯇꯝ ꯈꯔꯒꯤ ꯃꯇꯨꯡꯗꯗꯤ ꯑꯗꯨꯝ ꯍꯥꯟꯅꯒꯨꯝꯅ ꯑꯣꯏꯔꯛꯀꯅꯤ ꯍꯥꯏꯕꯒꯤ ꯊꯥꯖꯕꯗꯤ ꯂꯩ